ꯍꯜꯂꯣ ꯁꯤ ꯑꯥꯔ ꯀꯦ ꯕꯨꯛ ꯁ꯭ꯇꯣꯔ ꯑꯣꯏꯕꯤꯔꯕ꯭ꯔꯣ ꯀ꯭ꯂꯥꯁ ꯏꯂꯦꯚꯦꯟꯒꯤ ꯂꯥꯏꯔꯤꯛ ꯈꯔ ꯂꯧꯒꯦ ꯇꯧꯕ ꯑꯗꯣ ꯅꯣꯏꯗ ꯐꯪꯒꯗ꯭ꯔꯥ ꯂꯩꯒꯗ꯭ꯔꯥ ꯑꯇꯣꯞꯄꯗꯁꯨ ꯍꯥꯏꯗꯤ ꯐꯪꯗꯕ ꯂꯥꯏꯔꯤꯛ ꯌꯥꯎꯕꯗꯨꯅ ꯄꯨꯂꯞ ꯁꯨꯅ ꯂꯧꯅꯤꯡꯕ ꯑꯥꯔꯠꯁꯀꯤ ꯑꯣꯏꯗꯣꯏꯅꯦ ꯍꯥꯏꯗꯤ ꯁꯕꯖꯦꯛꯁꯤꯡꯗꯨꯁꯨ ꯍꯥꯏꯖꯔꯛꯀꯦ ꯑꯩꯅ ꯂꯧꯕ ꯂꯧꯗꯣꯏꯕ ꯁꯕꯖꯦꯛꯁꯤꯡꯗꯣ ꯑꯦꯝ ꯑꯥꯏ ꯑꯦꯜ ꯏꯗꯨꯀꯦꯁꯟꯒꯤꯅ ꯀꯌꯥꯅꯣ ꯍꯥꯏꯕꯗꯣ ꯄ꯭ꯔꯥꯏꯁꯁꯤꯡꯗꯣ ꯃꯃꯜꯁꯤꯡꯗꯨꯁꯨ ꯑꯗꯨꯝ ꯍꯥꯏꯕꯤꯔꯛꯑꯣꯕ ꯑꯗꯨꯒ ꯀꯔꯝꯕ ꯒꯥꯏꯗ ꯄꯥꯏꯕꯅ ꯍꯥꯏꯗꯤ ꯐꯒꯅꯤ ꯍꯥꯏꯕꯗꯨꯁꯨ ꯅꯣꯏꯗ ꯐꯪꯒꯗ꯭ꯔ ꯑꯦꯝ ꯑꯥꯏ ꯑꯦꯜꯒꯤꯁꯦ ꯂꯥꯏꯔꯤꯛ ꯑꯅꯤ ꯁꯨꯗꯣꯏꯅꯦ ꯑꯗꯨꯗꯒꯤ ꯏꯪꯂꯤꯁꯀꯤꯁꯨ ꯑꯅꯤ ꯁꯨꯗꯣꯏꯅꯦ ꯑꯗꯨꯒ ꯖꯤꯑꯣꯒ꯭ꯔꯥꯐꯤꯒꯤ ꯖꯤꯑꯣꯒ꯭ꯔꯥꯐꯤꯒꯤꯅ ꯑꯃ ꯈꯛꯇꯪ ꯑꯣꯏꯗꯣꯏꯅꯤ ꯍꯤꯁꯇꯣꯔꯤꯒꯤꯁꯨ ꯑꯃ ꯈꯛꯇꯪ ꯑꯣꯏꯗꯣꯏꯅꯦ ꯑꯗꯨꯃꯥꯏꯅ ꯏꯂꯦꯛꯇꯤꯚ ꯍꯤꯁꯇꯣꯔꯤꯅꯦ ꯏꯗꯨꯀꯦꯁꯟꯅꯦ ꯑꯗꯨꯒ ꯏꯂꯦꯛꯇꯤꯚꯀꯤꯗ ꯂꯥꯏꯔꯤꯛ ꯃꯔꯤ ꯑꯃꯒ ꯑ ꯑ

ꯑꯗꯣ ꯈꯔ ꯇꯥꯕꯤꯕ ꯌꯥꯒꯗ꯭ꯔꯣ ꯑꯥꯎ ꯑꯗꯨ ꯑꯣꯏ ꯍꯥꯏꯗꯤ ꯑꯗꯨꯁꯨ ꯂꯩꯔꯒꯗꯤ ꯂꯧꯅꯤꯡꯕ

ꯑ ꯑ ꯑꯗꯣ ꯍꯥꯏꯗꯤ ꯅꯈꯣꯏꯗ ꯐꯪꯕ ꯃꯈꯩꯗꯣ ꯑꯩꯅ ꯄꯥꯝꯃꯤꯁꯤꯡꯁꯦ ꯅꯣꯏꯗ ꯐꯪꯕ ꯃꯈꯩꯡꯗꯣ ꯑꯗꯨꯝ ꯌꯧꯔꯒꯗꯤ ꯑꯗꯨꯗꯩ ꯑꯣꯏꯅ ꯄꯨꯂꯞ ꯂꯧꯖꯔꯒꯦ

ꯑꯗꯨꯗꯤ ꯍꯌꯦꯡ ꯍꯦꯛꯇ ꯂꯥꯛꯆꯔꯒꯦ ꯑꯗꯨꯝ ꯄꯨꯡ ꯀꯌꯥꯗꯩꯅ ꯀꯌꯥꯐꯧ ꯑꯗꯨꯝ ꯐꯝꯕ ꯅꯠꯇ꯭ꯔꯕ ꯑꯗꯨ ꯑꯗꯣ ꯂꯥꯛꯑꯒ ꯑꯗꯨꯝ ꯍꯥꯏꯗꯤ ꯑꯩꯅ ꯑꯄꯥꯝꯕ ꯃꯈꯩꯗꯣ ꯌꯦꯡꯉꯒꯦ

ꯍꯣꯏ ꯍꯣꯏ ꯍꯥꯏꯒꯦ ꯑꯩ ꯍꯌꯦꯡꯗꯣ ꯂꯥꯛꯆꯔꯒꯦ ꯑꯗꯨꯗꯤ